ꯑꯩꯒꯤ ꯐꯦꯕ꯭ꯔꯦꯠ ꯒꯦꯝ ꯍꯥꯏꯔꯒꯗꯤ ꯍꯥꯏꯗ ꯑꯦꯟ ꯁꯤꯛ ꯀꯣ ꯍꯥꯏꯕꯗꯤ ꯑꯩꯁꯦ ꯂꯣꯠꯈ꯭ꯔꯒ ꯃꯤꯅꯒ ꯀꯥꯏ ꯂꯩꯒꯦ ꯀꯥꯏ ꯊꯤꯔꯛꯄꯁꯦ ꯁꯤ ꯌꯥꯝ ꯄꯥꯝꯃꯦ ꯍꯥꯏ ꯇꯥꯔꯦ